ꯕꯔꯗꯔ ꯅꯪꯒꯤ ꯍꯣꯇꯦꯜꯒꯤ ꯆꯧꯁꯤ ꯍꯥꯎꯏ ꯑꯗꯨꯕꯨ ꯊꯨꯝ ꯋꯥꯠꯄ ꯃꯣꯔꯣꯛ ꯁꯥꯕ ꯑꯍꯟ ꯑꯍꯟ ꯑꯉꯥꯡꯁꯨ ꯆꯥꯕꯗ ꯈꯔ ꯕꯦꯔꯥ ꯀꯥꯏ ꯑꯗꯨ ꯃꯊꯪꯗ ꯖꯣꯃꯥꯇꯣ ꯀꯦ ꯑꯦꯐ ꯁꯤ ꯃꯣꯏꯒꯤ ꯃꯍꯥꯎꯒꯨꯝꯕꯅ ꯈꯤꯇꯪ ꯍꯥꯎꯇꯛ ꯇꯧꯔꯒ ꯊꯨꯝ ꯌꯥꯝꯍꯟꯗꯔꯒ ꯌꯣꯜꯂꯛꯑꯗꯤ ꯀꯁꯇꯃ꯭ꯔꯅꯁꯨ ꯄꯥꯝꯒꯅꯤ ꯆꯥꯁꯨ ꯆꯥꯅꯤꯡꯒꯅꯤ ꯀꯁꯇꯃ꯭ꯔꯁꯨ ꯌꯥꯝꯒꯅꯤ ꯑꯍꯟꯅꯁꯨ ꯆꯥꯅꯤꯡꯒꯅꯤ ꯃꯊꯪꯗ ꯕꯔꯗꯔꯒꯤ ꯆꯧꯁꯤ ꯊꯨꯝ ꯃꯣꯔꯣꯛ ꯈꯤꯇꯪ ꯌꯦꯡꯉꯒ ꯇꯧꯕꯤꯌꯨ